ꯗꯤꯖꯤꯇꯦꯜ ꯑꯥꯔꯠ ꯃꯁꯤ ꯑꯩꯈꯣꯏꯒꯤ ꯑꯅꯧꯕꯅꯦ ꯑꯩꯈꯣꯏꯒꯤ ꯑꯅꯧꯕ ꯇꯦꯛꯅꯣꯂꯣꯖꯤꯅ ꯆꯥꯎꯈꯠꯂꯛꯄꯒꯤ ꯃꯇꯨꯡ ꯏꯟꯅ ꯑꯅꯧꯕ ꯑꯥꯔꯠ ꯃꯦꯗ꯭ꯌꯝ ꯑꯃ ꯊꯣꯛꯂꯛꯄꯅꯤ ꯑꯩꯈꯣꯏꯒꯤ ꯇ꯭ꯦꯗꯤꯁ꯭ꯅꯦꯜ ꯑꯥꯔꯠ ꯍꯥꯏꯕ ꯑꯃꯒ ꯗꯤꯖꯤꯇꯦꯜ ꯑꯥꯔꯠ ꯍꯥꯏꯕ ꯑꯃꯒꯗ ꯃꯌꯥꯝꯅ ꯈꯪꯒꯗꯕꯁꯦ ꯇ꯭ꯔꯦꯗꯤꯁ꯭ꯅꯦꯜ ꯑꯥꯔꯠ ꯍꯥꯏꯔꯒꯗꯤ ꯑꯩꯈꯣꯏꯒꯤ ꯍꯥꯟꯅ ꯑꯩꯈꯣꯏꯅ ꯌꯦꯛꯅꯔꯝꯃꯤꯕ ꯆꯦ ꯑꯗꯒꯤ ꯋꯥꯜꯁꯤꯒꯨꯝꯕꯗ ꯑꯩꯈꯣꯏꯒꯤ ꯄꯦꯟꯁꯤꯜꯒꯨꯝꯕ ꯑꯗꯒꯤ ꯑꯇꯣꯞꯄ ꯀꯂꯔ ꯃꯌꯥꯝꯅ ꯌꯦꯂꯝꯕꯁꯦ ꯁꯤꯅꯤ ꯑꯗꯨꯕꯨ ꯗꯤꯖꯤꯇꯦꯜ ꯑꯥꯔꯠꯅ ꯍꯦꯛ ꯂꯥꯛꯄꯗꯒꯤꯗꯤ ꯑꯩꯈꯣꯏꯗ ꯗꯤꯖꯤꯇꯦꯜ ꯑꯥꯔꯠꯅ ꯄꯤꯔꯤꯕ ꯀꯥꯟꯅꯕꯁꯦ ꯑꯩꯈꯣꯏꯒꯤ ꯆꯦ ꯁꯨꯛꯆꯪ ꯆꯪꯗ꯭ꯔꯦ ꯑꯃꯗꯤ ꯑꯩꯈꯣꯏꯅ ꯁꯣꯏꯒꯤꯕ ꯉꯥꯝꯒꯤꯕ ꯑꯃ ꯌꯥꯎꯔꯒꯁꯨ ꯑꯩꯈꯣꯏꯒꯤ ꯇ꯭ꯔꯦꯗꯤꯁ꯭ꯅꯦꯜ ꯑꯥꯔꯠꯇꯗꯤ ꯔꯦꯖꯔꯅ ꯃꯨꯠꯊꯠꯄ ꯌꯥꯕ ꯍꯥꯏꯕ ꯑꯃ ꯂꯩ ꯄꯦꯟꯁꯤꯜꯒꯨꯝꯕꯗ ꯀꯂꯔꯗꯤ ꯌꯥꯗꯦ ꯑꯗꯨꯕꯨ ꯗꯤꯖꯤꯇꯦꯜ ꯑꯥꯔꯠꯇꯗꯤ ꯁꯦꯝꯗꯣꯛ ꯁꯦꯝꯖꯤꯟ ꯇꯧꯕꯒꯤ ꯂꯣꯏꯕ ꯅꯥꯏꯗꯕ ꯈꯨꯗꯣꯡꯆꯥꯕ ꯑꯃ ꯂꯣꯏꯅꯔꯒ ꯂꯩ ꯑꯗꯨꯒꯤ ꯃꯊꯛꯇ ꯑꯩꯈꯣꯏ ꯀꯂꯔ ꯂꯩꯕꯒꯤ ꯃꯊꯧ ꯇꯥꯗꯦ ꯀꯂꯔ ꯑꯁꯤ ꯑꯩꯈꯣꯏꯒꯤ ꯃꯤꯠꯅ ꯎꯕ ꯉꯝꯕꯗꯒꯤ ꯍꯦꯟꯅ ꯑꯗꯨꯛꯀꯤ ꯃꯇꯤꯛ ꯌꯥꯝꯕ ꯔꯦꯟꯁ ꯑꯃ ꯌꯥꯎꯔꯒ ꯂꯥꯛꯑꯦ ꯃꯁꯤꯗꯒꯤ ꯑꯩꯈꯣꯏꯅ ꯑꯄꯥꯝ ꯑꯄꯥꯝꯕꯁꯦ ꯂꯣꯏꯅ ꯈꯟꯕ ꯌꯥꯏ ꯑꯃꯗꯤ ꯑꯩꯈꯣꯏꯒꯤ ꯕ꯭ꯔꯁ ꯍꯥꯏꯔꯦ ꯕ꯭ꯔꯁꯇꯁꯨ ꯑꯩꯈꯣꯏ ꯇ꯭ꯔꯦꯗꯤꯁ꯭ꯅꯦꯜꯗꯗꯤ ꯕ꯭ꯔꯁꯁꯤ ꯅꯝꯕꯔ ꯈꯥꯏꯗꯣꯛ ꯈꯥꯏꯗꯣꯛꯑꯒ ꯊꯝꯃꯦ ꯃꯥꯒꯤ ꯃꯄꯣꯛ ꯆꯥꯎꯕ ꯄꯤꯛꯄꯒꯤ ꯃꯇꯨꯡ ꯏꯟꯅ ꯑꯗꯨꯕꯨ ꯗꯤꯖꯤꯇꯦꯜꯗꯗꯤ ꯇꯨꯔꯤ ꯃꯌꯥꯝ ꯊꯝꯗ꯭ꯔꯒꯁꯨ ꯏꯁꯥꯅ ꯄꯥꯝꯕ ꯁꯥꯏꯁ ꯂꯣꯏꯅ ꯈꯜꯂꯒ ꯌꯦꯛꯄ ꯌꯥꯏ ꯑꯗꯨꯒꯤ ꯃꯇꯛꯇ ꯑꯩꯈꯣꯏꯒꯤ ꯍꯌꯦꯡ ꯄ꯭ꯔꯤꯟꯠ ꯑꯃ ꯇꯧꯒꯦ ꯍꯥꯏꯔꯒꯁꯨ ꯑꯩꯈꯣꯏꯒꯤ ꯗꯤꯖꯤꯇꯦꯜꯗ ꯌꯦꯛꯏꯕ ꯐꯥꯏꯜ ꯑꯗꯨ ꯄ꯭ꯔꯤꯟꯇꯔ ꯑꯐꯕ ꯑꯝꯗ ꯍꯥꯞꯆꯜꯂꯒ ꯌꯥꯝ ꯂꯥꯏꯅ ꯂꯣꯏꯕ ꯅꯥꯏꯗꯕ ꯀꯣꯄꯤ ꯆꯤꯡꯊꯣꯛꯄ ꯌꯥꯕꯒꯤ ꯈꯨꯗꯣꯡꯆꯥꯕꯁꯨ ꯂꯩ ꯃꯁꯤꯒꯨꯝꯕ ꯃꯌꯥꯝ ꯑꯁꯤꯗꯤ ꯑꯩꯈꯣꯏꯒꯤ ꯇ꯭ꯔꯦꯗꯤꯁ꯭ꯅꯦꯜꯗ ꯂꯩꯇꯕ ꯄꯣꯠꯅꯤ ꯑꯗꯨꯕꯨ ꯑꯩꯈꯣꯏꯒꯤ ꯇ꯭ꯔꯦꯗꯤꯁ꯭ꯅꯦꯜꯗꯒꯤ ꯑꯩ ꯏꯁꯥꯗꯤ ꯇ꯭ꯔꯦꯗꯤꯁ꯭ꯅꯦꯜꯗꯒꯤ ꯍꯥꯟꯅ ꯍꯧꯔꯛꯄꯅꯦ ꯑꯗꯨꯅ ꯑꯩꯈꯣꯏꯒꯤ ꯗꯤꯖꯤꯇꯦꯜ ꯄꯥꯏꯔꯛꯄ ꯃꯇꯝꯗ ꯑꯃꯨꯛꯀ ꯍꯦꯟꯅ ꯂꯥꯏꯍꯜꯂꯦ ꯍꯥꯏꯗꯤ ꯑꯩꯅ ꯇ꯭ꯔꯦꯗꯤꯁ꯭ꯅꯦꯜ ꯄꯥꯏꯔꯤꯉꯩꯗ ꯋꯥꯔꯛꯄ ꯍꯥꯏꯗꯤ ꯑꯩꯈꯣꯏꯒꯤ ꯁꯦꯝꯗꯣꯛ ꯁꯦꯝꯖꯤꯟ ꯌꯥꯗꯕ ꯁꯣꯏꯈ꯭ꯔꯒꯗꯤ ꯃꯀꯣꯛꯇꯒꯤ ꯑꯃꯨꯛ ꯍꯟꯕ ꯑꯃꯗꯤ ꯑꯩꯈꯣꯏꯒꯤ ꯄ꯭ꯔꯣꯄꯣꯔꯁꯟꯒꯨꯝꯕ ꯆꯦꯟꯅꯕꯗ ꯃꯤꯠꯅ ꯎꯕꯗ ꯋꯥꯕ ꯄꯣꯠ ꯑꯁꯤ ꯑꯩꯈꯣꯏꯒꯤ ꯗꯤꯖꯤꯇꯦꯜꯗꯗꯤ ꯃꯁꯤꯒꯨꯝꯕ ꯃꯌꯥꯝ ꯑꯖꯤꯁꯨ ꯁꯦꯝꯗꯣꯛꯅꯕ ꯀꯥꯟꯅ ꯀꯥꯟꯅꯕ ꯈꯨꯠꯂꯥꯏ ꯃꯌꯥꯝ ꯑꯃ ꯍꯥꯞꯄꯒ ꯂꯥꯛꯑꯦ ꯑꯗꯨꯗꯨꯅ ꯗꯤꯖꯤꯇꯦꯜ ꯑꯥꯔꯠ ꯍꯥꯏꯕꯁꯦ ꯌꯥꯝꯅ ꯐꯕ ꯑꯥꯔꯠꯅꯤ ꯏꯁꯥꯅ ꯀꯩꯒꯨꯝꯕ ꯇ꯭ꯔꯦꯗꯤꯁ꯭ꯅꯦꯜ ꯑꯥꯔꯠꯇ ꯑꯦꯛꯖꯤꯕꯤꯁꯟꯒꯨꯝꯕꯒꯤ ꯑꯆꯧꯕ ꯄꯤꯁ ꯑꯃ ꯌꯦꯛꯀꯦ ꯍꯥꯏꯔꯕ ꯑꯩꯈꯣꯏꯒꯤ ꯍꯥꯟꯅ ꯑꯩꯈꯣꯏꯅ ꯗꯤꯖꯤꯇꯦꯜ ꯄꯥꯏꯗ꯭ꯔꯤꯉꯩꯗ ꯇꯧꯅꯔꯝꯕꯗꯤ ꯊꯝꯅꯦꯜ ꯍꯥꯏꯕ ꯑꯄꯤꯛꯄ ꯂꯥꯏ ꯃꯆꯥ ꯑꯃ ꯍꯥꯟꯅ ꯌꯦꯛꯏ ꯁꯤꯒꯤ ꯊꯃꯅꯦꯜꯁꯦ ꯄꯥꯏꯔꯒ ꯑꯩꯈꯣꯏꯒꯤ ꯊꯦꯠꯀꯗꯧꯔꯤꯕ ꯐꯛꯂꯥꯡ ꯑꯁꯤꯗꯒꯤ ꯂꯥꯞꯅ ꯂꯦꯞꯄꯒ ꯈꯨꯠꯅ ꯄꯥꯏꯔꯤꯕ ꯊꯝꯅꯦꯜ ꯑꯥꯔꯠꯁꯤ ꯌꯦꯡꯂꯒ ꯃꯁꯤ ꯐꯖꯒꯗ꯭ꯔꯥ ꯐꯖꯔꯣꯏꯗ꯭ꯔꯥ ꯍꯥꯏꯅꯒ ꯇꯧꯔꯒ ꯇꯧꯕꯅꯤ ꯑꯗꯨꯕꯨ ꯍꯧꯖꯤꯛꯇꯤ ꯗꯤꯖꯤꯇꯦꯜ ꯑꯥꯔꯠ ꯂꯥꯛꯄꯗꯒꯤꯗꯤ ꯐꯣꯇꯣ ꯑꯃꯇꯪ ꯑꯩꯈꯣꯏꯒꯤ ꯊꯦꯠꯀꯗꯧꯔꯤꯕ ꯃꯐꯝꯗꯨꯒꯤ ꯅꯝꯃꯒ ꯑꯗꯨꯒꯤ ꯃꯊꯛꯇꯨꯗ ꯑꯗꯨꯝ ꯀꯝꯄꯣꯖꯤꯁꯟꯁꯨ ꯁꯦꯝꯕ ꯌꯥꯕꯒꯤ ꯈꯨꯗꯣꯡꯆꯥꯕꯗꯨ ꯄꯤꯔꯛꯄ ꯑꯗꯨꯇ ꯅꯇꯅ ꯃꯔꯛꯇ ꯁꯦꯝꯗꯣꯛꯅꯤꯡꯏ ꯍꯥꯏꯔꯒꯁꯨ ꯁꯦꯝꯗꯣꯛꯄ ꯌꯥꯕ ꯃꯗꯨꯅ ꯑꯩꯅ ꯑꯦꯛꯖꯤꯕꯤꯁꯟꯗ ꯄꯨꯊꯣꯛꯀꯗꯧꯔꯤꯕ ꯋꯥꯔꯛ ꯑꯁꯤ ꯗꯤꯖꯤꯇꯦꯜꯗ ꯍꯥꯟꯅ ꯐꯖꯅ ꯌꯦꯛꯂꯕ ꯃꯇꯨꯡꯗ ꯏꯁꯥꯅ ꯄꯥꯝꯃꯤꯕꯗꯨ ꯊꯣꯛꯂꯕ꯭ꯔꯥ ꯍꯥꯏꯕꯗꯨ ꯀꯨꯞꯅ ꯅꯩꯅꯔꯕ ꯃꯇꯨꯡꯗ ꯑꯗꯨꯗꯒꯤ ꯂꯣꯏꯔꯕ ꯀꯣꯄꯤꯗꯣ ꯇ꯭ꯔꯦꯗꯤꯁ꯭ꯅꯦꯜꯗ ꯑꯃꯨꯛ ꯌꯦꯛꯊꯣꯛꯇꯨꯅ ꯑꯁꯣꯏ ꯑꯉꯥꯝ ꯑꯝꯇ ꯌꯥꯎꯗꯅ ꯍꯦꯟꯅ ꯑꯐꯕ ꯉꯥꯛꯇ ꯈꯟꯒꯠꯂꯒ ꯁꯨꯃꯥꯏꯅ